ꯑꯥ ꯍꯜꯂꯣ ꯑꯥ ꯇꯥꯏ

ꯍꯣꯏ ꯑꯩꯁꯨ ꯑꯥꯎ ꯑꯩꯁꯨ ꯆꯠꯀꯦ ꯇꯧꯋꯦ ꯍꯣꯏ ꯏꯃꯥꯈꯣꯏꯒ ꯌꯥꯎꯃꯤꯟꯅꯒꯦ ꯑꯩ ꯒꯥꯔꯤ ꯂꯩꯇꯦ

ꯑꯥ ꯑꯥ ꯍꯣꯏ ꯍꯣꯏ ꯑꯥꯥ ꯍꯣꯏ ꯍꯣꯏ

ꯍꯣꯏ ꯑꯗꯨꯀꯣ ꯑꯥ ꯑꯩꯒꯤ ꯏꯃꯥꯟꯅꯕꯤ ꯑꯃꯁꯨ ꯑꯣ ꯌꯥꯎꯒꯦ ꯍꯥꯏꯅ ꯍꯥꯏꯕ ꯑꯗꯣ ꯑꯩ ꯆꯠꯀꯅꯤ ꯍꯥꯏꯔꯒꯀꯣ ꯆꯠꯀꯅꯤ ꯍꯥꯏꯕꯤꯔꯒ ꯃꯥꯁꯨ ꯌꯥꯎꯅꯤꯡꯕ ꯑꯗꯣ ꯁꯤꯠ ꯐꯪꯒꯗ꯭ꯔꯀꯣ ꯑꯩꯈꯣꯏ ꯄꯨꯟꯅ ꯆꯠꯄꯗꯣ ꯑꯥꯎ ꯑꯥ ꯑꯗꯨ ꯑꯣꯏꯔꯗꯤ ꯃꯥꯕꯨꯁꯨ ꯄꯨꯒꯦ ꯑꯥ ꯑꯗꯣ ꯑꯥ ꯑꯥ ꯍꯣꯏ ꯍꯣꯏ ꯑꯥ

ꯑꯗꯨ ꯑꯥ ꯑꯗꯨ ꯑꯥ ꯍꯣꯏ ꯍꯣꯏ ꯍꯣꯏ ꯍꯣꯏ ꯑꯗꯨꯒꯨꯝꯕ ꯃꯤꯅꯤꯗ

ꯑꯥꯎ ꯍꯣꯏ ꯍꯣꯏ

ꯑꯥꯎ ꯍꯣꯏ ꯑꯗꯣ ꯄꯨꯡ ꯀꯌꯥꯗꯒꯤ ꯆꯠꯀꯦ ꯍꯥꯏꯅ ꯇꯧꯕ꯭ꯔꯥ ꯑꯥ ꯑꯥ ꯍꯣꯏ ꯍꯣꯏ ꯑꯥ ꯍꯣꯏ ꯑꯥ ꯍꯣꯏ ꯍꯣꯏ ꯑꯗꯨꯗꯤ ꯑꯗꯨꯗꯤ ꯍꯣꯏ ꯑꯥ ꯍꯣꯏ ꯍꯣꯏ

ꯑꯥ ꯍꯣꯏ ꯍꯣꯏ ꯑꯩꯁꯨ ꯑꯩꯈꯣꯏꯁꯨ ꯑꯥ ꯍꯣꯏ ꯑꯥ ꯑꯥ ꯍꯣꯏ ꯍꯣꯏ ꯍꯣꯏ ꯑꯥ ꯑꯥ ꯍꯣꯏ ꯍꯣꯏ ꯑꯩꯈꯣꯏꯁꯨ ꯌꯥꯝ ꯅꯨꯡꯉꯥꯏꯔꯦ

ꯍꯣꯏ ꯍꯣꯏ